ꯍꯥ ꯑꯣ ꯑ ꯑꯩꯈꯣꯏ ꯑꯁꯤꯁꯦ ꯑꯩꯈꯣꯏ ꯃꯩꯇꯩꯗ ꯍꯥꯏꯔꯒꯗꯤ ꯊꯥꯕꯟ ꯆꯣꯡꯕ ꯀꯧꯗꯣꯏꯅꯦ ꯑꯣ ꯑꯁꯤꯁꯦ ꯑꯩꯈꯣꯏꯁꯦ ꯑꯗꯨꯒꯤ ꯃꯥꯒꯤ ꯊꯥꯕꯟ ꯆꯣꯡꯕꯒꯤ ꯑꯩꯈꯣꯏꯒꯤ ꯇꯥꯡꯀꯛ ꯑꯃꯈꯛ ꯂꯩ ꯍꯥꯏ ꯇꯥꯔꯦꯀꯣ ꯎꯝꯃꯥ ꯑꯩꯈꯣꯏꯒꯤ ꯆꯩꯔꯥꯎꯕꯒꯨꯝꯕ ꯑꯗꯒꯤꯗꯤ ꯌꯥꯎꯁꯪ ꯊꯥꯕꯜ ꯀꯥꯏꯅ ꯑꯗꯨꯝ ꯃꯈꯟ ꯑꯃ ꯑꯅꯤꯗꯤ ꯂꯩ ꯍꯥꯏꯗꯤ ꯑꯩꯈꯣꯏꯁꯦ ꯆꯍꯤ ꯆꯨꯞꯄ ꯑꯃꯗꯤ ꯆꯣꯡꯗꯦꯕꯀꯣ ꯑꯗꯨꯅ ꯑꯩꯈꯣꯏ ꯃꯩ ꯊꯥꯜꯂꯤꯁꯤꯗꯤ ꯄꯥꯈꯪ ꯃꯆꯥ ꯃꯌꯥꯝ ꯑꯃ ꯂꯩꯀꯥꯏꯒꯤ ꯊꯣꯛꯂꯒ ꯂꯩꯁꯥꯕꯤ ꯃꯆꯥ ꯃꯌꯥꯝ ꯊꯣꯛꯂꯒ ꯃꯈꯣꯏꯅ ꯃꯩꯁꯦ ꯅꯨꯡꯊꯤꯟꯗ ꯋꯥ ꯐꯖꯟꯅ ꯌꯨꯡꯉꯅꯤꯀꯣ ꯑꯗꯨꯒ ꯑꯩꯈꯣꯏꯒꯤ ꯇ꯭ꯌꯨꯞꯁꯦ ꯃꯥꯏ ꯃꯥꯏ ꯋꯥꯗꯨꯗ ꯍꯥꯞꯄꯀꯥꯟꯗ ꯅꯨꯡꯗꯥꯡꯗ ꯊꯝ ꯃꯆꯟꯁꯤꯡꯗꯨꯕꯨ ꯊꯥꯕꯟ ꯆꯣꯡꯍꯟꯅꯕꯩꯗꯃꯛꯇꯥ ꯑꯗꯨꯃꯥꯏꯅ ꯊꯥꯟꯕꯅꯦ ꯃꯩꯁꯦ ꯌꯥꯏ ꯌꯥꯏ ꯀꯩꯁꯨ ꯀꯥꯏꯗꯦ ꯑꯗꯨꯕꯨ ꯑꯩꯈꯣꯏꯒꯤ ꯆꯠꯅꯕꯤꯗꯗꯤ ꯌꯥꯝꯅ ꯀꯥ ꯍꯦꯟꯕ ꯊꯕꯛ ꯇꯧꯕꯗꯤ ꯌꯥꯗꯦ ꯍꯥꯏꯕꯗꯤ ꯌꯥꯝꯅ ꯂꯦꯝꯅ ꯆꯤꯡ ꯂꯦꯝꯕ ꯐꯖꯕꯗꯨ ꯎꯍꯟꯕꯅꯦ ꯃꯌꯥꯝꯒꯤ ꯃꯃꯤꯠꯇ ꯍꯥꯏ ꯇꯥꯔꯦꯀꯣ ꯑꯗꯨꯗꯨꯅ ꯑꯩꯈꯣꯏꯅ ꯀꯔꯤꯒꯨꯝꯕ ꯑꯗꯨꯗꯩꯗꯨꯗ ꯌꯥꯝꯅ ꯍꯦꯟꯖꯤꯟꯕ ꯃꯑꯣꯡ ꯃꯇꯧꯗꯨ ꯇꯧꯕ ꯇꯥꯔꯒꯗꯤ ꯑꯩꯈꯣꯏꯒꯤ ꯁꯤꯌꯥꯔ ꯅꯨꯄꯤ ꯃꯆꯥ ꯊꯥꯕꯟ ꯆꯣꯡꯂꯤꯕ ꯂꯩꯀꯥꯏꯒꯤ ꯃꯌꯥꯝꯁꯤꯒꯤ ꯃꯃꯥ ꯃꯄꯥ ꯑꯍꯜ ꯂꯃꯜ ꯂꯣꯏꯅ ꯊꯣꯂꯛꯂꯒ ꯂꯩꯒꯅꯤꯕꯀꯣ ꯃꯐꯝꯁꯤꯗ ꯑꯗꯨꯅ ꯅꯈꯣꯏꯅ ꯉꯥꯎꯁꯤꯟꯅꯕ ꯀꯩꯗꯧꯕ ꯃꯑꯣꯡ ꯃꯇꯧꯗꯨ ꯎ ꯇꯥꯔꯒꯗꯤ ꯃꯣꯏꯅ ꯆꯤꯡꯊꯣꯛꯇꯅ ꯈꯣꯠꯇꯣꯛꯇꯅ ꯑꯗꯒꯤꯗꯤ ꯑꯗꯨꯝ ꯏꯀꯥꯏꯕ ꯄꯤꯒꯅꯤ ꯍꯥꯏ ꯇꯥꯔꯦ ꯑꯗꯨꯅ ꯑꯩꯈꯣꯏ ꯑꯩꯈꯣꯏ ꯑꯁꯤ ꯃꯩꯇꯩꯒꯤ ꯊꯥꯕꯜꯁꯤꯗꯤ ꯌꯥꯝꯅ ꯐꯖꯕꯀꯣ ꯂꯥꯏꯠꯀꯤ ꯀꯨꯝꯃꯩ ꯑꯃ ꯑꯣꯏꯕ ꯑꯃꯈꯛ ꯑꯣꯏꯕꯩ ꯑꯧ ꯑꯧ ꯑꯧ ꯅꯪꯁꯦ ꯍꯥꯟꯅ ꯀꯥꯏ ꯀꯥꯏꯗꯒꯗꯤ ꯎꯔꯑꯦ ꯍꯥꯏꯕꯗꯤ ꯀꯩ ꯀꯩ ꯂꯝꯗ ꯌꯨꯇ꯭ꯌꯞꯇ ꯑꯦꯐ ꯕꯤꯗ ꯑꯗꯨꯃꯥꯏꯅ ꯊꯥꯒꯠꯂꯛꯄꯗ ꯎꯔꯤꯔꯥ ꯀꯃꯥꯏꯅ ꯈꯜꯂꯤꯅꯣ ꯑꯩꯈꯣꯏꯒꯤ ꯃꯩꯇꯩꯒꯤ ꯊꯥꯕꯜꯁꯦ ꯑꯧ ꯑꯧ ꯑꯣ ꯑꯧ ꯑꯧ ꯑꯗꯣ ꯑꯩꯈꯣꯏꯒꯤ ꯑꯁꯨꯃꯥꯏꯅ ꯍꯥꯏꯗꯤ ꯑꯩꯈꯣꯏꯅ ꯌꯥꯝꯅ ꯊꯋꯥꯏ ꯌꯥꯎꯅ ꯇꯧꯖꯔꯤꯕ ꯄꯣꯠꯁꯦ ꯃꯌꯥꯝꯅꯒ ꯑꯗꯨꯃꯥꯏꯅ ꯈꯪꯕꯤꯔꯒꯀꯣ ꯅꯣꯏꯅꯒ ꯍꯦꯟꯅ ꯊꯧꯅꯥ ꯍꯥꯞꯄꯤꯔꯒ ꯅꯣꯏꯅꯒ ꯑꯗꯨꯃꯥꯏꯅ ꯍꯥꯏꯗꯤ ꯆꯣꯡꯅꯤꯀꯥꯏꯅ ꯂꯥꯛꯄꯤꯕꯁꯦ ꯍꯥꯏꯕꯗꯤ ꯌꯦꯡꯅꯤ ꯌꯥꯎꯅꯤ ꯈꯣꯠꯅꯤ ꯀꯥꯏꯅ ꯑꯗꯨꯃꯥꯏꯅ ꯍꯥꯏꯕꯗꯣ ꯑꯁ ꯑꯩꯈꯣꯏꯒꯤꯗꯤ ꯌꯥꯝꯅ ꯂꯥꯏꯕꯛ ꯐꯕꯅꯦ ꯑꯧ ꯑꯧ ꯑꯗꯣ ꯑꯧ ꯅꯪꯅ ꯀꯗꯥꯏꯗꯒꯤ ꯀꯔꯤ ꯂꯝꯗꯒꯤ ꯑꯣꯏꯔꯕꯅꯣ ꯑꯣ ꯑꯣ ꯌꯥꯝꯅ ꯅꯨꯡꯉꯥꯏꯔꯦ ꯌꯥꯝꯅ ꯊꯦꯡꯅꯕ ꯌꯥꯝꯅ ꯅꯨꯡꯉꯥꯏꯖꯔꯦꯀꯣ